ꯑꯩꯅ ꯍꯥꯟꯅ ꯇꯧꯔꯝꯕ ꯑꯗꯨꯒ ꯍꯧꯖꯤꯛꯅ ꯇꯧꯗ꯭ꯔꯕ ꯇꯦꯛꯅꯣꯂꯣꯖꯤꯅ ꯃꯍꯨꯠ ꯁꯤꯟꯈ꯭ꯔꯕ ꯈꯔ ꯍꯥꯏꯕ ꯇꯥꯔꯒꯗꯤ ꯍꯥꯟꯅ ꯑꯩꯅ ꯕꯦꯡꯇ ꯆꯠꯂꯒ ꯄꯩꯁꯥ ꯑꯦꯀꯥꯎꯟꯇ ꯍꯥꯞꯆꯤꯜꯂꯕ ꯃꯇꯨꯡꯗ ꯃꯤ ꯑꯃꯗ ꯊꯥꯔꯝꯃꯤ ꯅꯠꯇ꯭ꯔꯒ ꯃꯤ ꯑꯗꯨꯒꯤ ꯑꯦꯀꯥꯎꯟ ꯅꯝꯕꯔ ꯂꯧꯔꯒ ꯕꯦꯡꯇ ꯆꯠꯂꯒ ꯗꯤꯄꯣꯖꯤꯠ ꯇꯧꯔꯝꯃꯤ ꯑꯗꯨꯕꯨ ꯍꯧꯖꯤꯛꯇꯤ ꯏꯁꯥꯒꯤ ꯏꯁꯃꯥꯔꯠ ꯐꯣꯟꯗ ꯖꯤ ꯄꯦ ꯐꯣꯟ ꯄꯦ ꯍꯥꯞꯂꯒ ꯃꯥꯒꯤ ꯃꯣꯕꯥꯏꯜ ꯅꯝꯕꯔꯗꯨ ꯈꯛ ꯍꯥꯏꯔꯒ ꯕꯦꯡꯅ ꯆꯠꯇꯅ ꯄꯩꯁꯥ ꯊꯥꯕ ꯌꯥꯔꯦ ꯑꯗꯨꯒ ꯇ꯭ꯔꯦꯟ ꯇꯤꯛꯀꯦꯠ ꯐ꯭ꯂꯥꯏꯠ ꯇꯤꯛꯀꯦꯠ ꯀꯛꯄꯒꯤꯁꯨ